ꯁꯥꯒꯔ ꯍꯣꯇꯦꯜꯗ ꯑꯩꯒꯤ ꯕꯤꯔꯌꯥꯅꯤ ꯄ꯭ꯂꯦꯠ ꯑꯅꯤ ꯑꯗꯨꯝ ꯀꯛꯄ ꯍꯥꯟꯅꯁꯨ ꯑꯗꯨꯝ ꯀꯛꯄꯅꯦ ꯑꯗꯣ ꯍꯧꯖꯤꯛ ꯀꯛꯄꯗ ꯑꯣꯇꯣ ꯄꯦ ꯑꯗꯨꯝ ꯊꯝꯕꯅꯦ ꯑꯗꯨꯝ ꯃꯈꯥ ꯇꯥꯅꯁꯨ ꯁꯤꯖꯤꯟꯅꯕ ꯑꯗꯣ ꯍꯧꯖꯤꯛꯇꯤ ꯌꯥꯈꯤꯗ꯭ꯔꯦ ꯒꯨꯒꯜ ꯄꯦꯗꯣ ꯑꯩꯒꯤ ꯑꯗꯨꯅ ꯁꯥꯒꯔ ꯍꯣꯇꯦꯜꯒꯤ ꯄꯦꯃꯦꯟ ꯀꯟꯇꯤꯅꯨꯑꯣꯁꯂꯤ ꯇꯧꯕꯗꯣ ꯑꯗꯨꯒꯤ ꯐꯦꯁꯤꯂꯤꯇꯤꯗꯨ ꯀꯛꯄꯤꯔꯣ ꯌꯥꯏꯅꯥ